ꯑꯩꯅ ꯄꯤꯛꯂꯤꯉꯩꯗ ꯁꯥꯟꯅꯔꯛꯄ ꯃꯁꯥꯟꯅꯁꯤꯡ ꯈꯔ ꯍꯥꯏꯔꯒꯗꯤ ꯑꯩꯈꯣꯏ ꯀꯦꯀꯨ ꯂꯣꯠꯄꯤ ꯁꯥꯟꯅꯔꯛꯑꯦ ꯆꯥꯛ ꯊꯣꯡꯕꯤꯁꯨ ꯁꯥꯟꯅꯔꯛꯑꯦ ꯐꯨꯅꯕꯤꯁꯨ ꯁꯥꯟꯅꯔꯛꯑꯦ ꯕꯤꯛꯁꯁꯨ ꯁꯥꯟꯅꯔꯛꯑꯦ ꯀꯣꯏꯆꯦꯟ ꯆꯦꯜꯂꯒ ꯇꯥꯟꯅꯕ ꯑꯩꯈꯣꯏ ꯑꯃꯅ ꯃꯥꯡꯉꯒ ꯑꯃ ꯃꯤ ꯃꯔꯤ ꯃꯉꯥ ꯁꯥꯟꯅꯃꯤꯟꯅꯗꯣꯏꯅꯦ ꯑꯗꯨꯒꯤ ꯃꯔꯛꯇꯨꯗꯒꯤ ꯑꯃ ꯃꯥꯡꯉꯒ ꯃꯥꯅ ꯑꯃꯗ ꯃꯥꯡꯅꯕ ꯁꯣꯛꯅꯕ ꯇꯥꯟꯅꯗꯣꯏꯅꯤ ꯑꯗꯨꯗ ꯑꯃ ꯁꯥꯟꯅꯔꯤꯕ ꯈꯔꯗꯣ ꯊꯩꯔꯒ ꯆꯦꯟꯕ ꯇꯥꯟꯅꯗꯣꯏꯅꯤ ꯑꯗꯒꯤ ꯀꯦꯀꯨ ꯂꯣꯠꯄꯤ ꯍꯥꯏꯁꯤꯅ ꯑꯩꯈꯣꯏꯒꯤ ꯂꯣꯠꯂꯅꯤ ꯑꯩꯈꯣꯏꯁꯤꯅ ꯂꯣꯠꯂꯒ ꯑꯃ ꯃꯥꯡꯉꯤꯕꯗꯨꯅ ꯊꯤꯔꯛꯑꯀꯥꯟꯗ ꯃꯥꯅ ꯑꯩꯈꯣꯏꯕꯨ ꯂꯣꯏꯃꯛ ꯀꯩꯅꯣ ꯇꯧꯕ ꯉꯝꯃꯒꯗꯤ ꯑꯍꯧꯕ ꯃꯤꯗꯣ ꯃꯥꯡꯗꯣꯏꯅꯤ ꯑꯁꯨꯝꯅ ꯑꯉꯥꯡ ꯑꯣꯏꯔꯤꯉꯩꯗ ꯅꯨꯡꯉꯥꯏ ꯅꯨꯡꯉꯥꯏꯕ ꯃꯈꯜ ꯃꯊꯦꯜꯒꯤ ꯃꯌꯥꯝ ꯑꯃ ꯁꯥꯟꯅꯔꯛꯑꯦ ꯁꯥꯟꯅꯕꯕꯨꯗꯤ ꯑꯗꯣ ꯈꯔ ꯈꯛꯇꯪ ꯄꯟꯖꯔꯝꯃꯒꯦ ꯁꯨꯃꯥꯏꯅ